ꯑꯍꯥꯡꯕ ꯄꯥꯇ꯭ꯔ ꯆꯥꯅꯕ ꯊꯣꯡꯕꯅ ꯍꯦꯟꯅ ꯄꯥꯝꯖꯩ ꯑꯗꯨꯕꯨ ꯃꯇꯥꯡ ꯃꯇꯥꯡꯅ ꯌꯥꯗꯕꯅꯤꯅ ꯄ꯭ꯔꯦꯁꯔ ꯀꯨꯀꯔꯁꯤꯁꯨ ꯁꯤꯖꯤꯟꯅꯩ ꯃꯔꯝꯗꯤ ꯄ꯭ꯔꯦꯁꯔ ꯀꯨꯀꯔꯁꯤꯅ ꯊꯨꯅ ꯃꯨꯜꯍꯜꯂꯤ ꯑꯍꯥꯡꯕ ꯄꯥꯇ꯭ꯔꯗ ꯃꯪꯒꯟꯒꯨꯝꯕ ꯎꯁꯣꯏꯒꯨꯝꯕ ꯐꯨꯠꯇꯨꯅ ꯂꯩꯔꯗꯤ ꯃꯇꯝ ꯌꯥꯝ ꯆꯪꯏ ꯑꯗꯨꯒ ꯄ꯭ꯔꯦꯁꯔ ꯀꯨꯀꯔꯗꯗꯤ ꯌꯥꯝ ꯊꯨꯅꯗꯤ ꯃꯨꯜꯂꯤ ꯍꯥꯎꯕꯗꯤ ꯄ꯭ꯔꯦꯁꯔ ꯀꯨꯀꯔꯗꯒꯤꯗꯤ ꯑꯍꯥꯡꯕ ꯄꯥꯇ꯭ꯔꯅ ꯍꯦꯟꯅ ꯍꯥꯎꯏ ꯑꯗꯨꯕꯨ ꯄ꯭ꯔꯦꯁꯔ ꯀꯨꯀꯔꯒꯤ ꯃꯍꯥꯎꯅ ꯇꯣꯡꯉꯥꯜꯂꯦ ꯑꯍꯥꯡꯕ ꯄꯥꯇ꯭ꯔꯗ ꯊꯣꯡꯕ ꯃꯍꯥꯎꯁꯤꯅ ꯇꯣꯡꯉꯥꯜꯂꯦ ꯑꯍꯥꯡꯕ ꯄꯥꯇ꯭ꯔꯥꯒꯤ ꯃꯍꯥꯎꯁꯤꯅ ꯃꯒꯨꯟ ꯌꯥꯝ ꯂꯩꯅ ꯍꯥꯎꯏ ꯑꯗꯨꯒ ꯄ꯭ꯔꯦꯁꯔ ꯀꯨꯀꯔꯁꯤꯗꯤ ꯑꯍꯥꯎꯕꯒꯤ ꯁꯔꯨꯛꯁꯦ ꯂꯣꯏꯅ ꯀꯥꯝꯊꯣꯛꯈꯤꯕꯅꯤꯅ ꯃꯍꯥꯎꯁꯦ ꯍꯥꯎꯕ ꯋꯥꯠꯂꯤ ꯈꯤꯇꯪ ꯆꯝꯇꯛ ꯇꯥꯏ ꯃꯥꯅ ꯑꯃꯨꯛꯀ ꯆꯥꯛꯇꯕꯨ ꯀꯥꯝꯕ ꯑꯣꯏꯔꯣ ꯄ꯭ꯔꯦꯁꯔ ꯀꯨꯀꯔꯗ ꯀꯥꯝꯃꯒꯕꯨꯗꯤ ꯊꯨꯅ ꯃꯨꯜꯂꯤ ꯃꯇꯝ ꯌꯥꯝꯅ ꯃꯥꯡꯗꯦ ꯌꯥꯝꯅꯁꯨ ꯌꯥꯝ ꯊꯨꯅ ꯃꯨꯜꯂꯤ ꯑꯗꯨꯕꯨ ꯆꯥꯛꯀꯤ ꯃꯅꯝ ꯅꯨꯡꯁꯤꯕ ꯍꯥꯏꯕ ꯑꯃꯁꯨꯡ ꯃꯍꯥꯎꯗꯨꯗꯤ ꯄ꯭ꯔꯦꯁꯔ ꯀꯨꯀꯔꯗ ꯂꯩꯇꯦ ꯑꯗꯨꯒ ꯑꯍꯥꯡꯕ ꯄꯥꯇ꯭ꯔꯗ ꯊꯣꯡꯕ ꯆꯥꯛ ꯁꯤꯁꯤꯅ ꯃꯅꯝꯁꯨ ꯅꯨꯡꯁꯤ ꯃꯍꯥꯎꯁꯨ ꯂꯩ ꯑꯗꯨꯒ ꯃꯇꯝꯁꯨ ꯌꯥꯝꯅ ꯆꯪꯏ ꯑꯗꯨꯅ ꯑꯍꯥꯡꯕ ꯄꯥꯇ꯭ꯔꯅ ꯍꯦꯟꯅ ꯍꯥꯎꯏ ꯍꯥꯏꯔꯒ ꯑꯩꯒꯤ ꯋꯥꯈꯜꯂꯣꯟꯗ ꯂꯩ ꯄ꯭ꯔꯦꯁꯔ ꯀꯨꯀꯔꯁꯤꯅ ꯊꯨꯕꯒꯤ ꯁꯤꯖꯤꯟꯅꯖꯕꯅꯤꯅ ꯃꯥꯒꯤꯁꯨ ꯃꯍꯥꯎ ꯇꯣꯡꯉꯥꯟꯕ ꯑꯃ ꯂꯩ